ꯈꯨꯡꯒꯪꯒꯤ ꯂꯧꯃꯤꯁꯤꯡꯅ ꯑꯅꯝꯕꯅ ꯊꯦꯡꯅꯔꯤꯁꯤ ꯑꯩꯈꯣꯏ ꯏꯊꯧ ꯂꯨꯈꯣꯡ ꯍꯥꯏꯇꯥꯔꯦ ꯃꯣꯏꯒꯤ ꯏꯊꯧ ꯂꯨꯈꯣꯡꯁꯦ ꯃꯔꯝ ꯆꯥꯗꯕꯗꯒꯤ ꯐꯧ ꯂꯣꯛꯄ ꯑꯗꯒꯤ ꯑꯩꯈꯣꯏꯅ ꯂꯣꯛꯏꯕ ꯄꯣꯠꯇꯨ ꯑꯩꯈꯣꯏꯅ ꯃꯍꯩ ꯃꯔꯣꯡ ꯆꯥꯗꯕ ꯀꯌꯥ ꯑꯃ ꯃꯥꯌꯣꯛꯅꯩ ꯑꯗꯨꯅ ꯑꯩꯈꯣꯏꯒꯤ ꯏꯟꯖꯤꯟ ꯏꯟꯖꯤꯟꯒꯨꯝꯕꯁꯨ ꯌꯥꯝ ꯇꯣꯏꯅ ꯂꯩꯇꯕꯅꯤꯅ ꯏꯟꯖꯤꯟ ꯂꯩꯇꯕꯅ ꯃꯔꯝ ꯑꯣꯏꯔꯒ ꯑꯩꯈꯣꯏꯗ ꯈꯨꯗꯣꯡꯆꯥꯗꯕ ꯃꯣꯏꯗ ꯈꯨꯗꯣꯡꯆꯥꯗꯕ ꯃꯌꯥꯝ ꯑꯃ ꯊꯦꯡꯅꯩ ꯃꯣꯏꯗ ꯈꯨꯡꯒꯪꯒꯤ ꯃꯤꯁꯤꯡꯗꯗꯤ ꯁꯦꯟꯊꯣꯛ ꯂꯝꯕꯤꯁꯨ ꯃꯗꯨꯗꯒꯤ ꯑꯣꯏꯔꯛꯄꯅꯤꯅ ꯑꯗꯨꯗꯒꯤ ꯃꯔꯝ ꯆꯥꯔꯛꯇ꯭ꯔꯕꯅꯤꯅ ꯁꯦꯟꯊꯣꯛ ꯂꯝꯕꯤꯗ ꯃꯔꯝ ꯆꯥꯗꯕ ꯑꯗꯨꯒꯨꯝꯕ ꯀꯌꯥ ꯑꯃꯁꯨ ꯂꯩꯕ ꯑꯗ ꯋꯦꯗꯔꯒꯨꯝꯕ ꯀꯩꯒꯨꯝꯕꯁꯨ ꯃꯈꯣꯏꯗ ꯏꯁꯤꯡ ꯏꯊꯩ ꯂꯧꯈꯣꯡꯗꯣ ꯃꯔꯝ ꯆꯥꯗ꯭ꯔꯕꯅꯤꯅ ꯋꯦꯗꯔꯗꯁꯨ ꯅꯥꯇꯩ ꯆꯥꯗꯕ ꯀꯌꯥ ꯑꯃꯁꯨ ꯂꯩꯔꯦ ꯑꯗꯒꯤ ꯃꯣꯏꯗ ꯑꯩꯈꯣꯏꯒꯤ ꯄꯥꯎ ꯐꯥꯎꯗꯣꯛ ꯐꯥꯎꯖꯤꯟꯒꯨꯝꯕ ꯀꯌꯥ ꯑꯃꯁꯨ ꯂꯩ ꯂꯩꯇꯕ ꯃꯔꯝꯗꯤ ꯐꯣꯟ ꯂꯥꯡ ꯂꯩꯇꯕ ꯃꯣꯏꯒꯤ